ꯗꯥꯏꯕꯤꯇꯤꯁ ꯍꯥꯏꯔꯤꯕ ꯂꯥꯏꯅꯥ ꯑꯁꯤ ꯑꯩꯈꯣꯏꯒꯤ ꯏꯄꯥ ꯏꯄꯨꯁꯤꯡꯅ ꯃꯍꯧꯁꯥꯗꯒꯤ ꯏꯁꯤꯡ ꯄꯨꯛꯆꯠ ꯍꯥꯏꯅ ꯈꯪꯅꯔꯝꯃꯦ ꯑꯗꯣ ꯍꯥꯏꯔꯤꯕ ꯂꯥꯏꯅꯥ ꯑꯁꯤ ꯂꯥꯏꯌꯦꯡꯅꯕ ꯍꯣꯠꯅꯕꯗ ꯏꯄꯥ ꯏꯄꯨꯁꯤꯡꯅ ꯑꯩꯈꯣꯏ ꯏꯄꯥ ꯏꯄꯨꯒꯤ ꯑꯣꯏꯕ ꯃꯅꯥ ꯃꯁꯤꯡꯒꯤ ꯂꯥꯏꯌꯦꯡ ꯄꯊꯥꯞ ꯑꯣꯏꯅ ꯍꯥꯏꯕꯗꯤ ꯃꯅꯥ ꯃꯁꯤꯡ ꯐꯨꯠꯂꯒ ꯆꯥꯔꯒ ꯑꯗꯨꯃꯥꯏꯅ ꯊꯛꯄ ꯃꯌꯥꯝꯗꯨ ꯇꯧꯔꯝꯃꯦ ꯑꯗꯣ ꯑꯩ ꯍꯧꯖꯤꯛꯃꯛꯀꯤ ꯑꯣꯏꯅꯗꯤ ꯈꯔ ꯅꯤꯡꯁꯤꯡꯕ ꯉꯝꯖꯗ꯭ꯔꯦ ꯑꯩꯅ ꯅꯤꯡꯁꯤꯡꯖꯕ ꯑꯃꯅꯤ ꯈꯛꯇꯪ ꯍꯥꯏꯖꯒꯦ ꯃꯗꯨꯗꯤ ꯀꯔꯤ ꯀꯔꯤꯅꯣ ꯍꯥꯏꯕꯗ ꯑꯩꯈꯣꯏꯒꯤ ꯏꯄꯥ ꯏꯄꯨꯁꯤꯡꯅ ꯍꯥꯟꯅ ꯇꯧꯔꯝꯕꯗ ꯕꯦꯂꯟꯗ꯭ꯔꯤꯁꯤ ꯅꯨꯡꯗꯥꯡꯗ ꯁꯦꯡꯅ ꯆꯥꯝꯊꯣꯛꯑꯒ ꯒ꯭ꯂꯥꯁ ꯑꯃꯗ ꯏꯁꯤꯡ ꯍꯥꯞꯄꯒ ꯇꯤꯡꯉꯒ ꯅꯣꯡꯉꯥꯜꯂꯛꯄꯗ ꯊꯛꯄꯁꯨ ꯌꯥꯝꯅ ꯐꯩ ꯍꯥꯏꯅ ꯇꯥꯖꯩ ꯑꯗꯨꯒ ꯑꯅꯤꯁꯨꯕ ꯑꯣꯏꯅ ꯃꯅꯥꯍꯤ ꯍꯥꯏꯗꯅ ꯍꯩ ꯃꯈꯜ ꯑꯃꯅꯤ ꯍꯥꯏꯔꯤꯕ ꯄꯣꯠꯁꯤ ꯃꯥꯁꯤ ꯍꯦꯛꯑꯒ ꯁꯦꯡꯅ ꯆꯥꯝꯊꯣꯛꯑꯕ ꯃꯇꯨꯡꯗ ꯇꯛꯈꯥꯏꯔꯒ ꯀꯪꯍꯜꯂꯒ ꯑꯗꯨꯃꯥꯏꯅ ꯑꯩꯈꯣꯏ ꯏꯁꯤꯡ ꯒ꯭ꯂꯥꯁ ꯑꯃꯗ ꯍꯥꯞꯄꯒ ꯃꯐꯣꯜꯁꯤ ꯍꯥꯞꯄꯒ ꯊꯛꯄꯁꯨ ꯌꯥꯝꯅ ꯀꯥꯟꯅꯩ ꯍꯥꯏ ꯑꯗꯨ ꯅꯠꯇꯕꯤꯗ ꯃꯍꯤꯗꯨ ꯗꯥꯏꯔꯦꯛ ꯑꯗꯨꯝ ꯎꯝꯕꯁꯨ ꯀꯩꯁꯨ ꯀꯥꯏꯗꯦ ꯑꯗꯨꯁꯨ ꯌꯥꯝꯅ ꯐꯩ ꯍꯥꯏꯅ ꯑꯗꯨꯃꯥꯏꯅ ꯑꯩꯈꯣꯏꯅ ꯇꯥꯖꯩ ꯑꯇꯩ ꯑꯇꯣꯞꯄ ꯃꯈꯜ ꯃꯌꯥꯝ ꯑꯃꯗꯤ ꯂꯩꯕꯅꯤ ꯑꯗꯨ ꯑꯩ ꯍꯧꯖꯤꯛꯀꯤ ꯑꯣꯏꯅꯗꯤ ꯅꯤꯡꯁꯤꯡꯖꯗ꯭ꯔꯦ ꯑꯩ ꯍꯥꯏꯔꯤꯕꯁꯤꯡ ꯑꯁꯤꯗꯪ ꯍꯥꯏꯔꯒ ꯑꯗꯨꯝ ꯂꯣꯏꯁꯟꯖꯔꯒꯦ ꯁꯤ ꯍꯥꯏ